ꯑꯥ ꯑꯁꯤ ꯒ꯭ꯂꯣꯕꯦꯜ ꯃꯣꯕꯥꯏꯜ ꯃꯐꯝ ꯅꯠꯇ꯭ꯔꯣ ꯑꯣ ꯐꯣꯟꯒꯤ ꯃꯇꯥꯡꯗ ꯑꯃꯨꯛꯇ ꯍꯪꯖꯒꯦ ꯇꯧꯕꯅꯦ ꯑꯗꯣꯝꯒꯤ ꯗꯨꯀꯥꯟꯗ ꯐꯣꯟ ꯀꯩꯅꯣ ꯋꯥꯟ ꯄ꯭ꯂꯁꯀꯤ ꯅꯣꯔꯗ ꯇꯨꯗꯣ ꯂꯩꯕꯤꯒꯗ꯭ꯔꯥ ꯑꯣ ꯃꯣꯗꯦꯜꯁꯦ ꯑꯅꯤ ꯑꯍꯨꯝ ꯂꯩꯕ ꯃꯥꯜꯂꯦ ꯑꯗꯣ ꯃꯥꯒꯤ ꯁ꯭ꯄꯦꯁꯤꯐꯤꯀꯦꯁꯟꯗꯨ ꯈꯤꯇꯪ ꯇꯥꯛꯄꯤꯕ ꯌꯥꯒꯗ꯭ꯔꯣ ꯎꯝ ꯎꯝ

ꯑꯣ ꯑꯗꯨ ꯄ꯭ꯔꯥꯏꯖꯇꯤ ꯀꯃꯥꯏ ꯂꯩꯒꯦ ꯀꯌꯥ ꯀꯌꯥ ꯃꯨꯛꯀ ꯂꯩ ꯀꯌꯥꯝ ꯈꯦꯠꯅꯒꯦ ꯑꯣ ꯊꯥꯔꯇꯤ ꯐꯣꯔꯗꯒꯤ ꯍꯧꯕꯀꯣ ꯊꯥꯔꯇꯤ ꯐꯣꯔꯒꯤ ꯍꯧꯕ ꯍꯥꯏꯁꯦ ꯉꯁꯥꯏꯒꯤ ꯁꯤꯛꯁ ꯖꯤꯕꯤꯒꯤꯗꯨ ꯑꯣꯏꯗꯧꯔꯤꯕ꯭ꯔꯥ ꯑꯗꯒꯤ ꯃꯔꯛꯀꯤꯗꯅ ꯀꯃꯥꯏ ꯇꯧꯕ ꯑꯣ ꯔꯦꯝꯗꯤ ꯁꯤꯛꯁ ꯖꯤꯕꯤ ꯑꯣꯏꯗꯣꯏꯔꯥ ꯑꯩꯠ ꯖꯤꯕꯤ ꯑꯣꯏꯗꯣꯏꯔꯥ ꯐꯥꯏꯕ ꯇ꯭ꯋꯦꯜꯞ ꯖꯤꯕꯤꯒꯤꯗꯥ ꯑꯣꯏꯕ

ꯑꯣ ꯍꯥꯟꯅ ꯄ꯭ꯔꯥꯏꯖꯇꯨ ꯈꯪꯗꯣꯛꯂꯒ ꯀꯩꯅꯣ ꯇꯧꯒꯦ ꯇꯧꯕꯅꯦ ꯂꯧꯕꯨꯗꯤ ꯂꯧꯒꯗꯧꯕ ꯂꯩꯕ ꯑꯩꯁꯨ ꯀꯣ ꯑꯗꯨ ꯃꯃꯟꯗꯤ ꯄ꯭ꯔꯥꯏꯖꯇꯨ ꯈꯔ ꯇꯥꯊꯣꯛ ꯇꯥꯁꯤꯟꯒꯗꯤ ꯌꯥꯒꯗ꯭ꯔꯣ ꯀꯃꯥꯏ ꯇꯧꯕ ꯑꯣꯟꯂꯥꯏꯟꯒꯤ ꯄ꯭ꯔꯥꯏꯖꯀ ꯃꯥꯟꯅꯕ꯭ꯔꯥ ꯅꯠꯇ꯭ꯔꯣ ꯑꯗꯨꯗꯤ ꯑꯣ ꯑꯣꯟꯂꯥꯏꯟꯗꯅ ꯈꯔ ꯍꯣꯡꯉꯦ ꯇꯥꯕꯥ ꯑꯗꯨ ꯑꯣꯏꯟꯂꯥꯏꯅ ꯆꯦꯟꯕꯗꯣ ꯍꯣꯏ ꯍꯣꯡꯖꯔꯒꯁꯨ ꯃꯇꯝꯗꯣ ꯉꯥꯏꯗꯣꯔꯤꯃꯤꯅ ꯑꯩꯁꯨ ꯑꯩꯒꯤꯗꯤ ꯑꯊꯨꯕ ꯑꯏꯕ ꯑꯗꯨꯅ ꯑꯗꯨ ꯎꯝ ꯎꯝ ꯑꯣ ꯑꯣ ꯍꯦ ꯋꯥꯔꯦꯟꯇꯤ ꯍꯥꯏꯔꯒ ꯅꯣꯏ ꯁꯥꯔꯕꯤꯁꯤꯡꯒꯤꯗꯤ ꯀꯃꯥꯏ ꯇꯧꯒꯦ ꯑꯗꯨ ꯋꯥꯟ ꯄ꯭ꯂꯁꯀꯤꯗꯨꯕꯨ ꯑꯣ ꯑꯗꯨꯝ ꯂꯩꯌꯦ ꯑꯣ ꯑꯗꯨ ꯀꯔꯤꯒꯨꯝꯕ ꯌꯥꯔꯛꯇ꯭ꯔꯦ ꯈꯣꯠꯂꯦ ꯍꯥꯏꯔꯒꯗꯤ ꯁꯦꯝꯕꯁꯦ ꯃꯇꯝꯁꯦ ꯀꯌꯥꯃꯨꯛ ꯆꯪꯒꯗꯒꯦ ꯀꯃꯥꯏ ꯍꯧꯕ ꯑꯣ ꯐꯣꯟꯗꯣ ꯀꯂꯔ ꯑꯇꯣꯄ ꯑꯩꯇꯣꯞꯁꯨ ꯂꯩꯕ꯭ꯔꯥ ꯀꯃꯥꯏ ꯇꯧꯕꯅꯣ

ꯕ꯭ꯂꯨ ꯀꯗꯥꯏ ꯕ꯭ꯂꯨꯔꯥ ꯀꯣꯅꯣ ꯑꯣ ꯑꯣ ꯀꯗꯥꯏ ꯕ꯭ꯂꯨꯒꯤꯗꯣ ꯑꯗꯨ ꯀꯔꯤ ꯑꯩꯠ ꯖꯤꯕꯤꯒꯤ ꯋꯥꯟ ꯇ꯭ꯋꯦꯟꯇꯤ ꯑꯩꯠ ꯔꯣꯝꯒꯤꯗꯣ ꯑꯗꯨ ꯕꯦꯇ꯭ꯔꯤꯗ ꯑꯣ ꯃꯃꯟꯁꯦ ꯑꯣ ꯍꯣꯏ ꯍꯣꯏ ꯑꯗꯨꯗꯤ ꯑꯩ ꯑꯗꯨ ꯃꯃꯟꯗꯣ ꯄꯩꯁꯥꯗꯣ ꯑꯩ ꯊꯧꯔꯥꯡ ꯇꯧꯔꯒ ꯑꯩ ꯀꯩꯅꯣ ꯍꯥꯏꯐꯦꯠ ꯊꯣꯛꯁꯨ ꯊꯣꯛꯂꯛꯑꯒꯦ ꯑꯗꯨꯗ ꯑꯗꯨꯃꯥꯏ ꯐꯣꯟꯗꯨ ꯂꯧꯅ ꯕꯥꯏ ꯇꯧꯕꯒꯤ ꯑꯗꯨ ꯍꯟꯗꯛꯁꯦ ꯇꯧꯕꯗꯣ ꯍꯣꯔꯦꯟ ꯂꯥꯛꯂꯒ ꯇꯧꯔꯁꯨ ꯏꯟꯕꯣꯏꯁ ꯀꯩꯀꯩꯗꯤ ꯑꯗꯨꯝ ꯗꯥꯏꯔꯦꯛ ꯐꯒꯅꯤꯗꯀꯣ ꯑꯣ ꯍꯣꯏ ꯌꯥꯝ ꯅꯨꯡꯉꯥꯏꯖꯔꯦ ꯑꯩ ꯉꯥꯏꯍꯥꯛ ꯂꯩꯔꯒ ꯂꯥꯛꯆꯒꯦ ꯍꯣꯏ ꯍꯣꯏ ꯊꯝꯖꯔꯦ ꯊꯝꯖꯔꯦ